ꯁꯤꯔꯣꯏ ꯂꯤꯂꯤ ꯍꯥꯏꯔꯤꯕ ꯃꯐꯝ ꯑꯁꯤ ꯀꯥꯕꯗ ꯌꯥꯝ ꯅꯨꯡꯉꯥꯏꯕ ꯃꯐꯝ ꯑꯣꯏꯕ ꯑꯃꯅꯤ ꯃꯥꯒꯤ ꯂꯝꯕꯤꯁꯤ ꯀꯥꯔꯤꯀꯥꯟꯗ ꯌꯥꯝꯅ ꯅꯨꯡꯉꯥꯏꯕ ꯑꯗꯨꯒ ꯆꯤꯡꯗꯣꯜ ꯑꯁꯤ ꯌꯧꯔꯕꯗꯤ ꯇꯨꯡꯗ ꯅꯨꯃꯤꯠ ꯇꯥꯔꯝꯗꯥꯏ ꯅꯨꯃꯤꯠꯅ ꯌꯩꯕꯗ ꯌꯥꯝꯅ ꯄꯨꯛꯅꯤꯡ ꯍꯨꯅ ꯐꯖꯕ ꯑꯗꯨꯒ ꯅꯨꯃꯤꯗꯥꯡ ꯑꯣꯏꯕꯩ ꯃꯇꯝꯗ ꯆꯥꯛ ꯆꯥꯔꯕ ꯃꯇꯨꯡꯗ ꯆꯠꯃꯤꯟꯅꯔꯤꯕ ꯃꯌꯥꯝ ꯄꯨꯟꯅ ꯃꯩ ꯇꯤꯛꯃꯤꯟꯅꯕ ꯑꯗꯨ ꯑꯗꯨꯒ ꯌꯥꯝ ꯅꯨꯡꯉꯥꯏꯖꯕ ꯑꯗꯨꯒ ꯑꯌꯨꯛ ꯑꯉꯟꯕꯒꯤ ꯎꯟꯒꯤ ꯃꯐꯣꯟ ꯇꯥꯕ ꯌꯦꯡꯕꯗꯤ ꯌꯥꯝꯅ ꯅꯨꯡꯉꯥꯏꯕ ꯑꯗꯨꯒ ꯑꯀꯣꯏꯕꯒꯤ ꯃꯐꯝꯁꯤꯡ ꯑꯈꯣꯏꯒꯤ ꯆꯥꯛ ꯆꯥꯔꯝꯕ ꯇꯨꯡꯗ ꯑꯀꯣꯏꯕꯒꯤ ꯃꯐꯝꯁꯤꯡ ꯌꯦꯡꯕ ꯆꯠꯂꯒ ꯐꯣꯇꯣ ꯀꯥꯞꯃꯤꯟꯅꯕ ꯑꯗꯨꯒꯨꯝꯕ ꯅꯨꯉꯥꯏꯕ ꯀꯌꯥ ꯑꯁꯤ ꯑꯩꯅ ꯆꯠꯆꯔꯨꯕꯒꯤ ꯑꯦꯛꯁꯄꯔ꯭ꯌꯦꯟꯁꯁꯤꯡ ꯑꯗꯨꯅꯤ